ꯏꯃꯨꯡ ꯑꯃꯒꯤ ꯈ꯭ꯋꯥꯏꯗꯒꯤ ꯃꯔꯨ ꯑꯣꯏꯕ ꯍꯥꯏꯕꯗꯤ ꯐꯥꯔꯁ ꯑꯦꯠ ꯀꯤꯠ ꯃꯔꯝꯗꯤ ꯀꯔꯤꯒꯤꯔꯥ ꯍꯥꯏꯕꯀꯥꯟꯗ ꯈꯨꯗꯣꯡ ꯊꯤꯕ ꯊꯣꯛꯄ ꯍꯥꯏꯕꯁꯦ ꯀꯅꯥꯅꯁꯨ ꯇꯝꯕ ꯉꯝꯗꯦ ꯅꯪ ꯑꯩ ꯃꯤ ꯑꯃꯗ ꯍꯦꯛꯇ ꯊꯣꯛꯄ ꯌꯥꯏ ꯏꯃꯨꯡ ꯈꯨꯗꯤꯡꯗ ꯐꯥꯔꯁ ꯑꯦꯠ ꯀꯤꯠ ꯂꯩꯕ ꯍꯥꯏꯁꯦ ꯅꯍꯥꯛꯀꯤ ꯐꯥꯔꯁ ꯄ꯭ꯔꯥꯏꯑꯣꯔꯤꯇꯤ ꯑꯣꯏꯕ ꯗ꯭ꯔꯀꯥꯔ ꯇꯥꯏ ꯑꯁꯤꯅ ꯅꯪꯕꯨ ꯀꯃꯥꯏꯅ ꯃꯇꯦꯡ ꯄꯥꯡꯒꯅꯤ ꯍꯥꯏꯕꯀꯥꯟꯗ ꯅꯍꯥꯛꯀꯤ ꯍꯦꯛ ꯈꯨꯗꯣꯡꯊꯤꯕ ꯊꯣꯛꯄꯀꯥꯟꯗ ꯌꯨꯝꯗ ꯍꯦꯛꯇ ꯅꯪꯅ ꯄ꯭ꯔꯣꯐꯦꯁꯅꯦꯜꯗ ꯆꯠꯄ ꯉꯝꯃꯣꯏ ꯑꯃꯁꯨꯡ ꯍꯣꯁꯄꯤꯇꯥꯜ ꯄꯨꯈꯠꯄ ꯉꯝꯃꯣꯏ ꯑꯗꯨꯕꯨ ꯑꯁꯤꯒꯨꯝꯕ ꯈꯨꯗꯣꯡꯆꯥꯕ ꯅꯉꯣꯟꯗ ꯂꯩꯔꯗꯤ ꯐꯥꯔꯁ ꯑꯦꯠ ꯅꯉꯣꯟꯗ ꯄꯨꯟꯁꯤꯒꯤ ꯍꯦꯟꯅ ꯍꯦꯜꯞꯐꯨꯜ ꯑꯣꯏꯕ ꯑꯃꯁꯨꯡ ꯂꯥꯏꯐ ꯀꯟꯅꯉꯥꯏ ꯑꯣꯏꯕꯒꯤ ꯊꯧꯑꯣꯡ ꯑꯗꯨꯗ ꯃꯇꯦꯡ ꯄꯥꯡꯕ ꯑꯊꯧꯕ ꯑꯆꯧꯕ ꯃꯆꯥꯛ ꯑꯃ ꯑꯣꯏꯒꯅꯤ ꯑꯃꯁꯨꯡ ꯑꯁꯤꯅ ꯅꯪꯒꯤ ꯅꯨꯡꯁꯤꯖꯕ ꯅꯆꯥ ꯑꯃꯁꯨꯡ ꯅꯨꯄꯤ ꯑꯃꯁꯨꯡ ꯅꯪꯒꯤ ꯅꯨꯄꯥ ꯍꯦꯟꯅ ꯁꯦꯀ꯭ꯌꯣꯔ ꯑꯣꯏꯍꯜꯂꯤ